ꯍꯜꯂꯣ ꯉꯁꯤ ꯕꯝꯕꯨꯒ ꯀꯦꯟ ꯄ꯭ꯔꯗꯛ ꯌꯣꯟꯕ ꯃꯐꯝ ꯅꯠꯇ꯭ꯔꯣ ꯑꯩꯁꯤ ꯁꯦꯅꯥꯄꯇꯤꯗꯒꯤꯅꯦ ꯑꯗꯨ ꯕꯝꯕꯨꯒ ꯀꯦꯟꯒꯤ ꯄ꯭ꯔꯗꯛꯁꯤꯡ ꯅꯣꯏꯒꯤꯗ ꯌꯥꯝ ꯐꯩ ꯍꯥꯏꯅ ꯍꯥꯏꯕ ꯑꯥ ꯑꯥ ꯑꯩꯗꯤ ꯅꯣꯏꯅ ꯁꯦꯝꯕꯒꯤ ꯑꯗꯨꯝꯕ ꯄ꯭ꯔꯗꯛꯇꯨ ꯄꯥꯏꯅꯤꯡꯕ ꯂꯧꯅꯤꯡꯕ ꯍꯣꯜꯁꯦꯜꯅ ꯍꯥꯏꯒꯦꯔꯥ ꯑꯩꯁꯨ ꯑꯁꯤꯋꯥꯏꯗ ꯗꯨꯀꯥꯟ ꯇꯧꯋꯦꯕꯀꯣ ꯑꯗꯨ ꯗꯨꯀꯥꯟ ꯇꯧꯕꯅꯤ ꯑꯥ ꯑꯩꯈꯣꯏꯗꯤ ꯁꯦꯝꯕ ꯃꯤꯗꯨ ꯂꯩꯇꯦꯅꯦ ꯑꯗꯨꯏꯒꯤ ꯁꯣꯝꯗ ꯑꯗꯨꯝ ꯔꯦꯗꯤꯃꯦꯗ ꯑꯣꯏꯅ ꯑꯗꯨꯝ ꯂꯧꯖꯒꯦ ꯕꯥꯁꯀꯦꯠꯀꯨꯝꯕꯗꯣ ꯕꯥꯁꯀꯦꯠ ꯇꯔꯥꯒꯨꯝꯕꯀꯣ ꯍꯣꯏ ꯕꯥꯁꯀꯦꯠ ꯇꯔꯥ ꯑꯗꯨꯒ ꯀꯔꯤꯒꯦ ꯁꯝ ꯁꯝ ꯑꯗꯨꯗꯨ ꯇꯔꯥꯀꯣ ꯑꯗꯨꯒ ꯑꯁꯤ ꯀꯦꯟꯗꯨꯅ ꯇꯦꯡꯀꯣꯠ ꯁꯦꯝꯕꯗꯣ ꯑꯗꯨꯒꯤꯗꯣ ꯃꯉꯥ ꯀꯣ ꯑꯗꯨꯒ ꯑꯃ ꯆꯤꯡ ꯀꯥꯞꯄꯗꯣ ꯑꯗꯨꯗꯨ ꯃꯉꯥ ꯑꯗꯨꯝꯅ ꯂꯧꯒꯦ ꯎꯝ ꯐꯥꯏꯚ ꯍꯟꯗ꯭ꯔꯦꯗ ꯑꯗꯨ ꯍꯣꯜꯁꯦꯜꯅ ꯂꯧꯕꯅꯤꯅ ꯈꯔ ꯗꯤꯁꯀꯥꯎꯟ ꯇꯧꯕꯤꯔꯣꯗꯅ ꯎꯝ ꯎꯝ ꯎꯝ ꯎꯝ ꯎꯝ ꯎꯝ ꯑꯦ ꯑꯦ ꯑꯗꯨꯗꯤ ꯑꯩꯒ ꯄꯨꯂꯞ ꯑꯣꯏꯅ ꯂꯧꯔꯒꯦꯀꯣ ꯎꯝ ꯑꯗꯨꯗꯤ ꯌꯥꯝ ꯅꯨꯡꯉꯥꯏꯔꯦ ꯑꯗꯣ ꯑꯩ ꯑꯃꯨꯛꯀ ꯅꯥꯕꯨ ꯀꯣꯜ ꯇꯧꯖꯒꯦ ꯑꯩ ꯂꯥꯛꯇ꯭ꯔꯤꯉꯥꯏ ꯃꯇꯝꯗ ꯃꯪ ꯐꯔꯣꯀꯣ ꯎꯝ